ꯑꯩꯅ ꯐ꯭ꯂꯤꯞ ꯀꯥꯔꯠꯇꯒꯤ ꯏꯌꯔꯐꯣꯟ ꯑꯃ ꯑꯩꯅ ꯑꯈꯣꯏꯒꯤ ꯑꯃ ꯑꯣꯗꯔ ꯇꯧꯕꯅꯤ ꯍꯥꯏꯔꯤꯕ ꯏꯌꯔꯐꯣꯟꯁꯤ ꯁꯤ ꯑꯩꯒꯤ ꯃꯥꯁꯤ ꯑꯩꯈꯣꯏꯒꯤ ꯐꯤꯗꯕꯦꯛꯇꯗꯤ ꯌꯥꯃ ꯐꯖꯅ ꯑꯩꯇꯣꯞꯄ ꯑꯩꯈꯣꯏꯒꯤ ꯚ꯭ꯌꯨꯋꯔꯁꯤꯡꯅ ꯍꯥꯟꯅ ꯂꯧꯈꯤꯕ ꯀꯁꯇꯃꯔꯁꯤꯡꯅ ꯑꯗꯒꯤ ꯑꯩꯈꯣꯏꯒꯤ ꯃꯥꯁꯤ ꯈꯔ ꯐꯩꯑꯅ ꯃꯥꯅ ꯑꯗꯨꯝ ꯂꯧꯕ ꯌꯥꯏꯑꯅ ꯂꯧꯈꯤꯕ ꯄꯣꯠꯅꯤ ꯍꯥꯏꯔꯤꯕ ꯄꯣꯠꯁꯤ ꯑꯗꯣ ꯑꯩꯉꯣꯟꯗ ꯃꯈꯣꯏꯅ ꯊꯥꯔꯛꯏꯕ ꯄꯣꯠꯁꯤꯗꯤ ꯇꯁꯦꯡꯅ ꯌꯥꯝꯅ ꯐꯠꯇꯕ ꯄꯣꯠ ꯑꯩꯈꯣꯏꯒꯤ ꯄ꯭ꯔꯗꯛ ꯑꯃ ꯄꯣꯠ ꯑꯃ ꯑꯣꯏꯔ ꯂꯩꯔꯝꯃꯦ ꯍꯥꯏꯔꯤꯕ ꯄꯣꯠꯁꯤ ꯃꯥꯒꯤ ꯑꯩꯈꯣꯏꯒꯤ ꯀꯔꯤ ꯍꯥꯏꯇꯥꯔꯦ ꯃꯥꯒꯤ ꯏꯌꯥꯔꯕꯠ ꯃꯆꯥ ꯃꯆꯥꯁꯤ ꯐꯥꯎꯕꯗ ꯑꯩꯈꯣꯏ ꯌꯥꯝꯅ ꯑꯩꯈꯣꯏꯒꯤ ꯍꯥꯔꯠ ꯑꯣꯏꯕ ꯀꯣ ꯃꯥꯁꯤ ꯀꯟꯗꯕ ꯑꯩꯈꯣꯏ ꯁꯣꯐ ꯑꯣꯏꯗꯕ ꯃꯥꯁꯦ ꯌꯥꯝꯅ ꯀꯟꯕ ꯍꯥꯏꯇꯥꯔꯦ ꯅꯥꯀꯣꯡꯗ ꯍꯥꯞꯄꯗ ꯅꯥꯀꯣꯡ ꯅꯥꯕ ꯑꯗꯒꯤ ꯁꯥꯎꯟꯁꯤꯁꯨ ꯃꯥꯒꯤ ꯁꯥꯎꯟꯁꯤꯁꯨ ꯑꯩꯈꯣꯏꯒꯤ ꯑꯩꯈꯣꯏꯒꯤ ꯕꯣꯕꯣ ꯂꯥꯎꯕꯒ ꯑꯩꯈꯣꯏꯒꯤ ꯌꯥꯝꯅ ꯃꯅꯨꯡꯗ ꯅꯣꯏꯁ ꯑꯃꯁꯨ ꯊꯣꯛꯄ ꯀꯣ ꯑꯗꯨꯅ ꯃꯁꯤꯒꯤ ꯄꯣꯠꯁꯤ ꯌꯥꯝ ꯄ꯭ꯔꯗꯛꯁꯤ ꯌꯥꯝ ꯐꯠꯇꯦ ꯃꯁꯤ ꯑꯩꯒꯤ ꯑꯩꯒꯤ ꯁꯥꯏꯗꯇꯒꯤꯗꯤ ꯃꯁꯤ ꯏꯁꯇꯥꯔꯁꯤ ꯑꯥꯎꯠ ꯑꯣꯐ ꯐꯥꯏꯕꯇ ꯋꯥꯟ ꯁꯨꯞꯅꯒꯤ ꯏꯁꯇꯥꯔ ꯑꯃꯈꯛ ꯑꯩ ꯄꯤꯖꯒꯦ ꯃꯁꯤ ꯈ꯭ꯋꯥꯏꯗꯒꯤ ꯐꯠꯇꯕ ꯄ꯭ꯔꯗꯛꯅꯦꯅ ꯍꯥꯏꯖꯒꯦ ꯍꯥꯏꯔꯤꯕ ꯄ꯭ꯔꯗꯛ ꯑꯁꯤ ꯃꯌꯥꯝ ꯂꯧꯕꯤꯒꯅꯨ ꯃꯁꯤ ꯑꯩꯈꯣꯏꯒꯤ ꯃꯁꯤ ꯂꯧꯔꯨꯕ ꯃꯇꯝꯗ ꯁꯤ ꯃꯌꯥꯝ ꯄꯨꯝꯅꯃꯛ ꯑꯩꯅ ꯊꯦꯡꯅꯔꯤꯕ ꯑꯁꯨꯝꯕ ꯅꯨꯡꯉꯥꯏꯇꯕ ꯑꯋꯥꯕ ꯈꯩꯁꯦ ꯄ꯭ꯔꯗꯛ ꯁꯤꯒꯨꯝꯕ ꯄ꯭ꯔꯗꯛ ꯄꯦꯟꯗꯕꯁꯤ ꯑꯩꯈꯣꯏ ꯊꯦꯡꯅꯕꯤꯒꯅꯤ ꯑꯗꯨꯅ ꯃꯁꯤ ꯄ꯭ꯔꯗꯛꯁꯤ ꯌꯥꯝ ꯐꯠꯇꯦ ꯃꯃꯟ ꯍꯣꯡꯖꯔꯒꯁꯨ ꯃꯁꯤꯒꯤ ꯄ꯭ꯔꯗꯛꯁꯤ ꯑꯁꯤ ꯃꯣꯏꯅ ꯄꯤꯒꯗꯕ ꯃꯣꯏꯒꯤ ꯁꯤꯒꯤ ꯄꯤꯐꯝ ꯊꯣꯛꯄ ꯀ꯭ꯋꯥꯂꯤꯇꯤꯗꯒꯤ ꯌꯥꯃ ꯍꯟꯊꯕ ꯅꯀ꯭ꯂꯤ ꯑꯣꯏꯕ ꯄꯣꯠ ꯑꯃ ꯑꯩꯈꯣꯏꯒꯤ ꯐ꯭ꯂꯤꯞ ꯀꯥꯔꯠꯇꯒꯤ ꯍꯥꯏꯔꯤꯕ ꯄꯣꯠꯁꯤꯃ ꯐꯪꯉꯤ ꯃꯁꯤꯒꯤ ꯁꯤꯒꯨꯝꯕ ꯑꯣꯟꯂꯥꯏꯟꯗꯒꯤ ꯂꯧꯕ ꯄꯣꯠꯁꯦ ꯃꯁꯤ ꯂꯧꯕꯤꯔꯨꯒꯅꯨ ꯑꯗꯨꯒ ꯑꯁꯤꯒꯤ ꯃꯥꯒꯤ ꯃꯔꯨ ꯑꯣꯏꯅ ꯈ꯭ꯋꯥꯏꯗꯒꯤ ꯅꯨꯡꯉꯥꯏꯇ꯭ꯔꯤꯕꯁꯤꯅ ꯁꯤꯒꯤ ꯃꯥꯒꯤ ꯏꯌꯥꯔꯕꯗꯇꯒꯤ ꯂꯥꯛꯏꯕ ꯑꯩꯈꯣꯏꯒꯤ ꯏꯌꯥꯔꯂꯤꯠꯁꯅ ꯂꯥꯛꯑꯒ ꯑꯩꯈꯣꯏꯒꯤ ꯐꯣꯟꯗ ꯃꯆꯤꯟꯒꯤ ꯐꯣꯟꯒꯤ ꯑꯩꯈꯣꯏ ꯖꯦꯛ ꯍꯥꯏꯇꯥꯔꯦꯅꯦ ꯃꯁꯤ ꯖꯦꯛꯁꯤꯁꯨ ꯑꯁꯤꯒꯤ ꯃꯈꯣꯟꯗꯨ ꯑꯇꯣꯞꯄꯒ ꯀꯝꯄꯦꯇꯤꯕꯜ ꯑꯣꯏꯗꯕ ꯆꯥꯟꯅꯗꯕ ꯍꯥꯏꯇꯥꯔꯦ ꯆꯥꯟꯅꯗꯕꯅꯤꯅ ꯉꯁꯥꯏꯒꯤ ꯃꯈꯣꯟ ꯑꯃꯨꯛ ꯍꯦꯛ ꯂꯥꯛꯏ ꯑꯃꯨꯛ ꯍꯦꯛ ꯂꯥꯛꯇꯦ ꯑꯩꯈꯣꯏꯒꯤ ꯑꯩꯒꯤ ꯐꯣꯟꯒꯗꯤ ꯃꯁꯤ ꯕꯤꯜꯀꯨꯜ ꯌꯥꯗ꯭ꯔꯦ ꯃꯁꯤ ꯑꯗꯨꯅ ꯃꯁꯤ ꯑꯁꯤꯒꯨꯝꯕ ꯄꯣꯠ ꯑꯁꯤ ꯃꯌꯥꯝ ꯃꯁꯤ ꯂꯧꯕꯤꯗꯅꯕ ꯁꯨꯝ ꯄ꯭ꯔꯗꯛꯁꯦ ꯌꯥꯃ ꯐꯠꯇꯕ ꯄ꯭ꯔꯗꯛꯅꯦꯅ ꯑꯩꯅ ꯑꯩ ꯔꯤꯀꯝꯃꯦꯟ ꯇꯧꯖꯒꯦ